ꯑꯩꯅ ꯀ꯭ꯋꯥꯀꯩꯊꯦꯜꯗꯒꯤ ꯑꯦꯔꯄꯣꯔꯠ ꯐꯥꯎꯕ ꯆꯠꯅꯕ ꯀꯦꯞ ꯑꯃ ꯕꯨꯛ ꯇꯧꯖꯈꯤꯕꯅꯦ ꯑꯗꯣ ꯍꯧꯖꯤꯛ ꯐꯥꯎꯕ ꯂꯥꯛꯇ꯭ꯔꯦ ꯄꯨꯡꯗꯤ ꯑꯩ ꯄꯨꯡ ꯇꯔꯥꯃꯥꯊꯣꯔꯏꯗ ꯂꯥꯛꯑꯣ ꯍꯥꯢꯏꯈꯤꯕꯅꯦ ꯍꯧꯖꯤꯛ ꯇꯔꯥꯃꯥꯊꯣꯏ ꯌꯧꯁꯤꯜꯂꯛꯑꯦ ꯑꯗꯣ ꯊꯦꯡꯖꯤꯜꯂꯛꯑꯦ ꯍꯧꯖꯤꯛ ꯀꯗꯥꯏꯢꯋꯥꯢꯏꯗ ꯂꯩꯕꯤꯔꯤꯕꯅꯣ ꯑꯗꯨꯝꯇ ꯈꯪꯖꯅꯤꯡꯉꯤ